ꯏꯌꯥꯝꯕ ꯑꯗꯣꯝꯒꯤ ꯏꯆꯥꯔꯥ ꯔꯍꯤꯁ ꯑꯍꯃꯠꯁꯦ ꯁ꯭ꯀꯨꯜꯗ ꯃꯁꯥ ꯀꯟꯅ ꯉꯝꯗꯗꯅ ꯂꯩꯔꯦ ꯑꯗꯨ ꯉꯥꯏꯍꯥꯛꯇꯪ ꯂꯧꯕ ꯂꯥꯛꯄꯤꯒꯦꯔꯥ ꯃꯥꯁꯤ ꯃꯕꯨꯛ ꯅꯥꯏꯌꯦꯅ ꯉꯁꯥꯏꯗꯒꯤ ꯇꯧꯔꯝꯕꯅꯦ ꯑꯩꯈꯣꯏꯅ ꯁ꯭ꯀꯨꯜꯁꯤꯗꯁꯨ ꯐꯥꯔꯁ ꯑꯦꯗ ꯄꯤꯔꯕꯅꯦꯕꯀꯣ ꯐꯠꯇꯗꯅ ꯂꯩꯔꯦ ꯑꯗꯣ ꯉꯥꯛꯇꯪ ꯂꯧꯕ ꯂꯥꯛꯄꯤꯔꯒ ꯍꯣꯁꯄꯤꯇꯥꯜꯒꯨꯝꯕ ꯑꯝꯗ ꯄꯨꯕꯤꯒꯦꯔꯥꯕ ꯍꯣ ꯑꯗꯨ ꯑꯩꯈꯣꯏꯁꯨ ꯁꯤꯗ ꯍꯣꯠꯅꯔꯝꯒꯦ ꯑꯗꯨ ꯈꯤꯇꯪꯗꯤ ꯊꯨꯕꯤꯔꯛꯑꯣ ꯑꯗꯨꯒ ꯈꯤꯇꯪ ꯊꯨꯅ ꯂꯧꯕ ꯂꯥꯛꯄꯤꯔꯣ ꯑꯗꯨꯒ ꯍꯣꯁꯄꯤꯇꯥꯜꯗ ꯑꯝꯇ ꯄꯨꯕꯤꯅꯤꯉꯥꯏ ꯇꯧꯕꯤꯔꯣ ꯑꯣ ꯐꯔꯦ ꯐꯔꯦ ꯑꯗꯨꯗꯤ ꯊꯝꯖꯔꯒꯦ